ꯁꯤ ꯏꯅꯦ ꯀꯣꯊꯥꯒꯤ ꯁꯣꯏꯕꯨꯝ ꯌꯣꯟꯕ ꯏꯅꯦꯗꯨ ꯅꯠꯇ꯭ꯔꯣ ꯑꯗꯣ ꯑꯩ ꯎꯝ ꯆꯥꯈ꯭ꯔꯦ ꯍꯥꯟꯅ ꯑꯗꯨ ꯁꯣꯏꯕꯨꯝꯁꯤ ꯌꯥꯝ ꯍꯥꯎꯈꯤ ꯑꯩꯅꯥ ꯑꯗꯨꯒꯤ ꯀꯣꯊꯥꯒꯤ ꯁꯣꯏꯕꯨꯝꯁꯦ ꯆꯥꯅꯤꯡꯗꯅꯅꯦ ꯑꯃꯨꯛꯀ ꯑꯩꯅ ꯐꯣꯟ ꯇꯧꯔꯛꯏꯁꯦ ꯂꯧꯒꯦꯅ ꯎꯝ ꯄꯨꯟꯅ ꯊꯥꯕꯗꯣ ꯈꯔ ꯆꯣꯏꯅ ꯄꯤꯕꯤꯕ ꯌꯥꯕ꯭ꯔꯣ ꯃꯈꯟꯁꯦ ꯀꯌꯥ ꯁꯨꯕꯅꯣ ꯎꯝ ꯎꯝ ꯎꯝ ꯑꯩꯁꯦ ꯃꯈꯟꯁꯦ ꯂꯣꯏꯅ ꯁꯨꯅ ꯈꯔ ꯈꯔ ꯂꯧꯅꯤꯡꯑꯦ ꯆꯥꯅꯤ ꯆꯍꯨꯝꯒꯤ ꯈꯥꯏꯕꯤꯕ ꯌꯥꯒꯗ꯭ꯔꯣ ꯆꯅꯤ ꯆꯅꯤꯒꯤ ꯑꯣꯏꯔꯁꯨ ꯂꯧꯒꯦ ꯆꯍꯨꯝ ꯆꯍꯨꯝ ꯇꯧꯁꯤꯔ ꯍꯣꯏ ꯑꯩ ꯑꯍꯥꯝꯕꯒꯤ ꯑꯗꯨ ꯂꯧꯔꯒ ꯑꯃꯨꯛꯀ ꯆꯥꯔꯒꯦ ꯂꯣꯏꯔꯒ ꯄꯨꯟꯅ ꯑꯃꯨꯛ ꯂꯧꯔꯒ ꯑꯩꯈꯣꯏ ꯏꯃꯥꯅꯕꯤꯁꯤꯡ ꯌꯦꯟꯅꯒꯦ ꯇꯧꯕꯅꯤ

ꯍꯣꯏ ꯍꯣꯏ ꯈꯔ ꯖꯐꯅ ꯄꯤꯕꯤꯌꯨ ꯑꯍꯥꯎꯕꯁꯨ ꯄꯤꯕꯤꯌꯨ ꯑꯗꯨ ꯎꯝ ꯎꯝ ꯎꯝ ꯇꯤꯟꯅꯁꯤ ꯇꯤꯟꯅꯁꯤ ꯍꯌꯦꯡ ꯐꯥꯎ ꯂꯧꯅꯁꯦ ꯑꯩꯁꯨ ꯗꯨꯀꯥꯟ ꯇꯧꯔꯛꯄ ꯌꯥꯅ ꯂꯩꯔꯤꯕꯅꯤ ꯑꯍꯥꯟꯕꯒꯤ ꯃꯍꯥꯎ ꯌꯦꯡꯒꯦ ꯎꯝ ꯑꯗꯨ ꯏꯅꯦꯒꯤꯁꯤꯗꯤ ꯏꯅꯦꯒꯤ ꯁꯣꯏꯕꯨꯝꯁꯦ ꯃꯃꯤꯡꯗꯤ ꯆꯠꯂꯦꯕꯀꯣ ꯑꯗꯣ ꯑꯩꯅ ꯂꯩꯕ ꯀꯥꯟꯗ ꯌꯥꯝꯅꯗꯤ ꯇꯧꯕꯤꯌꯨꯀꯣ ꯈꯤꯇꯪ ꯇꯧꯔꯛꯀꯅꯨ

ꯎꯝ ꯇꯧꯕꯤꯌꯨ ꯇꯧꯕꯤꯌꯨ ꯑꯗꯨ ꯑꯩ ꯍꯌꯦꯡꯁꯦ ꯍꯌꯦꯡ ꯍꯦꯛꯇ ꯂꯥꯛꯑꯒꯦ ꯀꯣ ꯎꯝ ꯐꯔꯦ ꯊꯝꯃꯦ ꯊꯝꯃꯦ